ꯃꯥꯟꯅꯦ ꯃꯥꯟꯅꯦ ꯂꯩꯌꯦ ꯅꯪꯅ ꯄꯥꯝꯕ ꯄꯣꯠꯇꯣ ꯍꯥꯏꯔꯛꯑꯣ ꯃꯃꯥ ꯑꯥꯔꯠ ꯂꯩ ꯑꯗꯒꯤ ꯀꯩꯅꯣ ꯂꯩ ꯃꯃꯥ ꯑꯥꯔꯠ ꯂꯩꯔꯦꯗꯅ ꯑꯗꯒꯤ ꯂꯦꯛꯃꯤ ꯂꯩ ꯑꯗꯒꯤ ꯂꯦꯛꯃꯤꯒꯤ ꯃꯃꯥ ꯑꯥꯔꯠꯁꯦ ꯀꯩꯅꯣ ꯄꯤꯌꯦ ꯑꯥ ꯃꯃꯥ ꯑꯥꯔꯠꯀꯤ ꯀ꯭ꯔꯤꯝꯂꯣ ꯂꯣꯁꯟꯂꯣ ꯀꯔꯤꯅꯣ ꯁꯟ ꯏꯁꯀ꯭ꯔꯤꯟꯂꯣ ꯀꯩꯅꯣ ꯁꯤꯝꯅ ꯄꯥꯝꯕꯤ ꯑꯣ ꯂꯣꯁꯟ ꯂꯨꯄꯥ ꯀꯩꯅꯣ ꯄꯤꯕꯅꯤ ꯆꯥꯃꯔꯤ ꯆꯥꯃꯔꯤꯃꯨꯛ ꯄꯤꯕꯅꯦꯕꯀꯣ ꯆꯥꯃꯔꯤꯃꯨꯛ ꯄꯤꯕꯗꯣ ꯑꯩ ꯇꯦꯟ ꯄꯥꯔꯁꯦꯟꯃꯨꯛ ꯑꯣꯐꯔ ꯇꯧꯊꯣꯛꯀꯦꯅꯦ ꯑꯩꯒꯤ ꯗꯨꯀꯥꯟꯁꯤꯔꯣ ꯑꯩ ꯗꯨꯀꯥꯟꯁꯦ ꯀꯩꯅꯣꯗ ꯂꯩꯌꯦ ꯀꯣꯅꯨꯡ ꯃꯃꯥꯡꯗ ꯑꯣ ꯐꯣꯟ ꯇꯧꯔꯒ ꯑꯗꯨꯝ ꯐꯥꯎꯅꯔꯁꯨ ꯌꯥꯅꯤꯌꯦ ꯎꯝ ꯌꯥꯝ ꯅꯨꯡꯉꯥꯏꯕꯅꯤ ꯃꯃꯥ ꯑꯥꯔꯠ ꯂꯣꯁꯟ ꯌꯦꯡꯉꯣ ꯃꯥꯒꯤꯗꯤꯅꯦ ꯃꯥꯏꯗꯤ ꯂꯣꯏ ꯂꯩꯌꯦꯕ ꯂꯣꯏ ꯂꯩ ꯍꯥꯏꯕꯗꯤ ꯀꯩꯅꯣ ꯑꯥ ꯁꯟ ꯏꯁꯀꯔꯤꯟ ꯑꯃ ꯂꯩꯔꯦꯗꯅ ꯐꯦꯁ ꯋꯥꯁ ꯑꯃ ꯂꯩꯔꯦꯗꯅ ꯑꯗꯒꯤ ꯑꯥ ꯑꯩꯈꯣꯏꯒꯤ ꯁꯤꯔꯝꯗꯣ ꯃꯥꯏ ꯇꯩꯅꯕ ꯃꯍꯤꯗꯣ ꯑꯗꯨꯁꯨ ꯂꯩꯔꯦꯗꯅ ꯑꯗꯒꯤ ꯃꯥꯒꯤꯗꯤ ꯌꯥꯝ ꯌꯥꯝꯃꯦꯗ ꯃꯈꯟ ꯃꯈꯟ ꯎꯝ ꯊꯣꯛꯑꯦ ꯍꯣꯏ ꯑꯣꯐꯔ ꯑꯗꯨꯝ ꯄꯤꯒꯦꯗ ꯑꯩ ꯑꯣꯐꯔ ꯇꯧꯊꯣꯛꯀꯦꯕ ꯑꯩꯒꯤꯗꯤ ꯄꯣꯠꯇꯤ ꯄꯣꯠ ꯁꯤꯠꯂ ꯂꯣꯏꯔꯦ ꯄꯩꯁꯥ ꯌꯥꯝ ꯐꯪꯗ꯭ꯔꯁꯨ ꯑꯗꯨꯃꯥꯏꯅ ꯈꯜꯂꯦꯕ ꯀꯔꯝ ꯀꯥꯟ ꯂꯥꯛꯄꯤꯒꯗꯕꯅꯣ ꯑꯣ ꯄꯥꯏꯗꯣꯏꯅꯤ ꯍꯣꯏ ꯇꯧ ꯌꯥꯏ ꯑꯗꯨ ꯃꯥꯏ ꯄꯣꯠ ꯑꯥ ꯊꯣꯏ ꯑꯊꯣꯛꯄꯝ ꯁꯣꯝꯁꯦ ꯀꯥꯏꯗꯩꯅꯣ ꯑꯣ ꯇꯣꯞꯇꯒꯤ ꯍꯣꯏ ꯑꯗꯨꯗꯤ ꯍꯣꯏ ꯍꯣꯏ ꯑꯥ ꯍꯣꯏ ꯑꯗꯣ ꯑꯗꯣ ꯁꯣꯝꯅ ꯂꯥꯛꯀꯗꯕ ꯃꯇꯝꯗꯣ ꯂꯥꯛꯀꯗꯕ ꯃꯇꯝꯗꯣ ꯑꯩꯉꯣꯟꯗ ꯍꯥꯟꯅ ꯃꯥꯡꯖꯧꯅꯅ ꯍꯥꯏꯕꯤꯔꯛꯑꯣꯕ ꯀꯩꯒꯤꯅꯣ ꯍꯥꯏ ꯃꯇꯝꯗ ꯅꯨꯃꯤꯠ ꯃꯔꯤꯅꯤ ꯃꯉꯥꯅꯤ ꯋꯥꯠꯂꯤꯉꯥꯏꯗꯒꯤ ꯍꯥꯏꯔꯛꯑꯣꯕ ꯅꯠꯇ꯭ꯔꯗꯤ ꯑꯩꯈꯣꯏꯒꯤ ꯄꯣꯠꯇꯣ ꯂꯩꯔꯝꯗ꯭ꯔꯥ ꯇꯥꯔꯒꯗꯤ ꯑꯃꯨꯛ ꯄꯣꯠꯇꯣ ꯑꯣꯗꯔ ꯇꯧꯗꯣꯏꯅꯦꯕ ꯑꯩꯈꯣꯏꯁꯨ ꯑꯗꯨꯗꯨꯒꯤ ꯄꯣꯠꯇꯣ ꯀꯩꯅꯣ ꯇꯧꯗꯕ ꯑꯗꯨꯏꯅꯦ ꯎꯝ ꯍꯨꯝ ꯉꯥꯛꯇꯪ ꯁꯥꯟꯅꯒꯤꯒꯦ ꯑꯩ ꯀꯩꯅꯣꯝ ꯍꯥꯏꯒꯤꯒꯦ ꯑꯗꯨꯒ ꯄꯣꯠꯁꯦ ꯀꯩꯅꯣ ꯇꯧꯕꯅꯦ ꯁꯤꯖꯤꯟꯅꯔ ꯀꯥꯟꯗꯅꯦ ꯈꯪꯒꯅꯤꯕ ꯑꯩꯈꯣꯏ ꯄꯣꯠꯁꯦ ꯃꯃꯥ ꯑꯥꯔꯠꯀꯤ ꯄꯣꯠꯁꯦ ꯌꯥꯝ ꯐꯕ ꯄꯣꯠꯅꯦꯕ

ꯑꯥ ꯇꯧꯕꯅꯦ ꯑꯦꯕꯔꯗꯥꯏꯁ ꯌꯥꯝ ꯇꯧꯕꯅꯦ ꯃꯃꯥ ꯑꯥꯔꯠꯀꯤꯗꯤꯅꯦ ꯃꯥꯗꯤ ꯃꯃꯤꯡ ꯆꯠꯄꯅꯤꯅꯅꯦ ꯑꯗꯨꯝ ꯀꯩꯅꯣ ꯇꯧꯕꯅꯦꯕ ꯑꯦꯕꯔꯗꯥꯏꯁꯁꯨ ꯃꯌꯥꯝ ꯇꯧꯕꯅꯦꯕ ꯃꯈꯟ ꯃꯈꯟ

ꯊꯣꯛꯄꯅꯤ ꯊꯣꯛꯄꯅꯤ ꯁꯦꯡꯗꯕ ꯃꯌꯥꯝ ꯊꯣꯛꯄꯅꯦꯕ ꯎꯝ ꯑꯣ ꯍꯣꯏ ꯇꯧꯕꯤꯔꯤꯕꯁꯤ ꯌꯥꯝ ꯐꯩꯌꯦ ꯇꯧꯕꯤꯔꯤꯕꯨꯗꯤ

ꯑꯗꯨ ꯃꯥꯒꯤ ꯄꯣꯠꯁꯦ ꯁꯤꯖꯤꯟꯅꯔ ꯑꯗꯨꯝ ꯈꯪꯒꯅꯤ ꯃꯃꯥ ꯑꯥꯔꯠꯀꯤꯁꯦ ꯌꯥꯝ ꯐꯕꯅꯦꯕ ꯑꯩꯁꯨ ꯁꯤꯖꯤꯟꯅꯩꯕ ꯂꯥꯏꯠ ꯑꯣꯏꯊꯣꯛꯄꯅꯦꯕ ꯏꯁꯀꯤꯟꯒꯁꯦ ꯅꯥꯟꯕꯅꯦꯕ ꯃꯥꯗꯤ

ꯏꯁꯥꯒꯤꯅꯦ ꯑꯉꯥꯡ ꯑꯅꯤꯈꯛ ꯊꯝꯃꯤ ꯍꯣꯏ ꯐꯔꯦ ꯑꯗꯨꯗꯤ ꯊꯝꯖꯔꯒꯦ ꯁꯣꯝꯅ ꯂꯥꯛꯑ ꯀꯥꯟꯗ ꯍꯥꯏꯕꯤꯔꯛꯑꯣ ꯊꯝꯃꯦ ꯊꯝꯃꯦ